ꯑꯩꯈꯣꯏ ꯏꯟꯗꯤꯌꯥꯁꯦ ꯑꯩꯈꯣꯏꯒꯤ ꯇꯣꯉꯥꯟ ꯇꯣꯉꯥꯟꯕ ꯀꯝꯃꯨꯅꯤꯇꯤ ꯃꯌꯥꯝ ꯑꯃ ꯄꯨꯟꯅ ꯈꯨꯟꯗꯥꯕꯅ ꯈꯨꯟꯗꯥꯃꯤꯟꯅꯕ ꯂꯣꯏꯅꯅ ꯑꯩꯈꯣꯏꯒꯤ ꯏꯟꯗꯤꯌꯥ ꯑꯁꯤ ꯀꯜꯆꯔ ꯀꯜꯆꯔꯗ ꯌꯥꯝꯅ ꯑꯩꯈꯣꯏꯒꯤ ꯑꯇꯣꯞꯄ ꯃꯄꯥꯟꯒꯤ ꯀꯟꯇ꯭ꯔꯤꯁꯤꯡꯒ ꯑꯃꯗꯤ ꯑꯩꯈꯣꯏꯒꯤ ꯏꯟꯗꯤꯌꯥ ꯃꯅꯨꯡꯗꯁꯨ ꯌꯥꯝꯅ ꯑꯩꯈꯣꯏꯒꯤ ꯀꯜꯆꯔꯗ ꯌꯥꯝꯅ ꯃꯁꯛ ꯅꯥꯏꯕ ꯂꯝꯗꯝ ꯑꯃꯅꯤ ꯍꯥꯏꯔꯤꯕ ꯑꯩꯈꯣꯏꯒꯤ ꯏꯟꯗꯤꯌꯥ ꯑꯁꯤ ꯇꯣꯉꯥꯟ ꯇꯣꯉꯥꯟꯕ ꯑꯩꯈꯣꯏꯒꯤ ꯍꯤꯟꯗꯨ ꯃꯨꯁꯂꯤꯝ ꯈ꯭ꯔꯤꯁꯇ꯭ꯌꯥꯟ ꯑꯃꯗꯤ ꯇꯣꯉꯥꯟ ꯇꯣꯉꯥꯟꯕ ꯑꯩꯈꯣꯏꯒꯤ ꯖꯥꯇꯤ ꯀꯥꯡꯂꯨꯞ ꯃꯌꯥꯝ ꯂꯩꯔꯒꯁꯨ ꯃꯁꯥ ꯃꯁꯥꯒꯤ ꯇꯣꯉꯥꯟ ꯇꯣꯉꯥꯟꯖꯔꯒꯁꯨ ꯀꯜꯆꯔꯒꯤ ꯂꯝꯗꯁꯨ ꯑꯩꯈꯣꯏꯒꯤ ꯌꯥꯝꯅ ꯆꯥꯎꯈꯠꯄ ꯀꯜꯆꯔ ꯑꯩꯈꯣꯏꯒꯤ ꯅꯥꯠꯀꯤ ꯑꯣꯏꯕ ꯇꯣꯉꯥꯟ ꯇꯣꯉꯥꯟꯕ ꯃꯈꯣꯏꯒꯤ ꯂꯝꯁꯤꯗꯁꯨ ꯑꯇꯣꯞꯄ ꯀꯟꯇ꯭ꯔꯤꯁꯤꯡꯗꯒꯤ ꯌꯥꯝ ꯇꯣꯞ ꯇꯣꯞꯄ ꯃꯤꯌꯥꯝꯅ ꯑꯇꯣꯞꯄ ꯀꯟꯇ꯭ꯔꯤꯁꯤꯡꯅ ꯌꯥꯝꯅ ꯄꯥꯝꯅꯕ ꯑꯩꯈꯣꯏ ꯀꯟꯇ꯭ꯔꯤꯁꯤꯗ ꯇꯧꯔꯤꯕ ꯀꯜꯆꯔꯒꯤ ꯆꯠꯅꯔꯣꯟ ꯃꯌꯥꯝꯁꯦ ꯑꯩꯈꯣꯏ ꯑꯇꯣꯞꯄ ꯀꯟꯇ꯭ꯔꯤꯅꯁꯨ ꯑꯗꯨꯛꯀꯤ ꯃꯇꯤꯛ ꯌꯥꯝꯅ ꯀꯜꯀꯜꯆꯕ ꯑꯩꯈꯣꯏꯒꯤ ꯏꯟꯗꯤꯌꯥꯗ ꯆꯠꯅꯔꯤꯁꯦ ꯁꯤꯒꯨꯝꯕ ꯑꯩꯈꯣꯏꯒꯤ ꯇꯣꯞ ꯇꯣꯞꯄ ꯃꯒꯨꯟ ꯀꯌꯥ ꯃꯔꯨꯝ ꯂꯩ